ꯅꯨꯄꯤꯁꯤꯡꯒꯤ ꯋꯥꯡꯉꯛꯄꯒꯤ ꯑꯃꯁꯨꯡ ꯅꯨꯄꯤꯁꯤꯡꯅ ꯑꯩꯈꯣꯏꯒꯤ ꯁꯃꯥꯖꯇ ꯇꯤꯟꯗꯕꯒꯤ ꯃꯔꯝ ꯍꯥꯏꯔꯒꯗꯤ ꯑꯩꯈꯣꯏꯅ ꯂꯥꯏꯔꯤꯛ ꯂꯥꯏꯁꯨ ꯇꯝꯕꯁꯤ ꯑꯩꯈꯣꯏ ꯅꯨꯄꯤꯁꯨ ꯅꯨꯄꯥꯁꯨ ꯆꯞ ꯃꯥꯟꯅꯩ ꯑꯩꯈꯣꯏꯒꯤ ꯅꯣꯂꯦꯖ ꯍꯥꯏꯕꯁꯤꯗꯤ ꯑꯩꯈꯣꯏꯁꯨ ꯅꯨꯄꯤꯁꯨ ꯅꯨꯄꯥꯁꯨ ꯑꯩꯈꯣꯏ ꯁꯃꯥꯖ ꯑꯁꯤꯗ ꯁꯣꯁꯥꯏꯇꯤꯗ ꯑꯩꯈꯣꯏꯒꯤ ꯔꯣꯜ ꯂꯧꯔꯤꯕꯅꯤ ꯅꯨꯄꯤꯒꯤꯁꯨ ꯌꯥꯝ ꯆꯥꯎꯕ ꯔꯣꯜ ꯂꯩ ꯑꯗꯨꯅ ꯑꯩꯈꯣꯏ ꯃꯣꯏꯁꯨ ꯑꯩꯈꯣꯏꯅ ꯃꯣꯏꯒꯤ ꯂꯥꯏꯔꯤꯛ ꯂꯥꯏꯁꯨ ꯑꯃꯁꯨꯡ ꯏꯗꯨꯀꯦꯁꯟ ꯍꯥꯏꯕꯁꯤ ꯃꯣꯏꯗꯁꯨ ꯑꯩꯈꯣꯏꯅ ꯑꯗꯨꯝ ꯄꯥꯔꯇꯤꯁꯤꯄꯦꯁꯟ ꯑꯩꯈꯣꯏ ꯇꯝꯍꯟꯒꯗꯕꯅꯤ ꯃꯣꯏꯕꯨ ꯌꯥꯎꯍꯟꯒꯗꯕꯅꯤ ꯑꯗꯨꯒ ꯑꯩꯈꯣꯏꯅ ꯀꯔꯤꯒꯨꯝꯕꯗ ꯑꯩꯈꯣꯏꯅ ꯅꯨꯄꯤ ꯑꯉꯥꯡ ꯅꯨꯄꯤꯕꯨ ꯑꯁꯣꯟꯕꯅꯤ ꯋꯤꯛꯀꯔꯅꯤꯅ ꯍꯥꯏꯔꯒ ꯑꯩꯈꯣꯏꯅ ꯇꯥꯊꯤ ꯇꯥꯑꯣꯏꯅ ꯇꯧꯕꯤꯕ ꯍꯔꯥꯁꯃꯦꯟ ꯄꯤꯕꯤꯕ ꯅꯨꯄꯤꯗ ꯑꯀꯤ ꯑꯈꯪ ꯄꯣꯛꯍꯟꯕꯁꯤ ꯑꯩꯈꯣꯏꯅ ꯉꯥꯔꯤꯕꯃꯈꯩ ꯑꯩꯈꯣꯏꯅ ꯅꯨꯄꯥ ꯑꯩꯈꯣꯏꯅꯁꯨ ꯑꯗꯨꯝ ꯔꯦꯁꯄꯦꯛ ꯇꯧꯔꯒ ꯃꯣꯏꯕꯨ ꯑꯩꯈꯣꯏꯅ ꯁꯃꯥꯖꯀꯤ ꯊꯥꯛꯇ ꯋꯥꯡꯅꯕ ꯃꯣꯏꯁꯤ ꯀꯗꯥꯏꯗꯒꯤ ꯅꯣꯂꯦꯖꯁꯤ ꯐꯪꯍꯜꯂꯒ ꯃꯣꯏꯁꯨ ꯑꯩꯈꯣꯏꯒꯤ ꯅꯨꯄꯥꯅ ꯂꯧꯔꯤꯕ ꯔꯣꯜꯁꯤ ꯃꯣꯏꯁꯨ ꯂꯧꯕ ꯌꯥꯏ ꯍꯥꯏꯕꯒꯤ ꯃꯍꯩ ꯃꯁꯤꯡꯗꯨ ꯃꯣꯏꯗ ꯑꯩꯈꯣꯏꯅ ꯄꯤꯔꯒꯗꯤ ꯃꯣꯏꯁꯨ ꯑꯩꯈꯣꯏꯅ ꯍꯧꯖꯤꯛ ꯑꯩꯈꯣꯏꯒꯤ ꯆꯥꯎꯈꯠꯄ ꯑꯃꯁꯨꯡ ꯑꯩꯈꯣꯏꯒꯤ ꯄ꯭ꯔꯤꯊꯤꯕꯤꯁꯤꯗ ꯑꯩꯈꯣꯏꯒꯤ ꯑꯑꯣꯟꯕ ꯑꯃ ꯂꯥꯛꯄꯅꯤꯅꯦ ꯅꯨꯄꯤ ꯅꯨꯄꯥ ꯍꯥꯏꯕ ꯂꯩꯇꯦ ꯑꯗꯨꯅ ꯑꯩꯈꯣꯏꯅ ꯅꯨꯄꯤꯁꯨ ꯂꯥꯏꯔꯤꯛ ꯂꯥꯏꯁꯨ ꯇꯝꯍꯜꯂꯒ ꯍꯥꯏꯕꯗꯤ ꯃꯥꯒꯤꯁꯨ ꯑꯄꯥꯝꯕ ꯑꯐꯕꯁꯤ ꯀꯩꯅꯣ ꯈꯪꯉꯕ ꯃꯇꯨꯡꯗ ꯃꯈꯣꯏꯅ ꯍꯌꯦꯡ ꯑꯩꯈꯣꯏꯒꯤ ꯏꯃꯨꯡ ꯃꯅꯨꯡ ꯄꯨꯔꯛꯄ ꯊꯕꯛ ꯇꯧꯔꯛꯄ ꯃꯇꯝꯗꯁꯨ ꯃꯈꯣꯏꯗꯒꯤ ꯑꯈꯣꯏꯅ ꯁꯄꯣꯔꯠ ꯁꯄꯣꯔꯇꯤꯞ ꯔꯣꯜ ꯌꯥꯝꯅ ꯐꯪꯉꯤ ꯑꯗꯨꯅ ꯑꯩꯈꯣꯏꯅ ꯅꯨꯄꯤꯁꯤꯡꯁꯦ ꯑꯩꯈꯣꯏꯅ ꯂꯥꯏꯔꯤꯛ ꯍꯩꯇꯦ ꯃꯈꯣꯏꯕꯨ ꯀꯩꯗꯧꯕꯅꯤ ꯌꯨꯝ ꯊꯕꯛ ꯁꯨꯔꯒ ꯑꯗꯨꯝ ꯂꯩꯒꯗꯕꯅꯤ ꯍꯥꯏꯕꯗꯨ ꯍꯧꯖꯤꯛꯇꯤ ꯑꯩꯈꯣꯏ ꯂꯩꯇ꯭ꯔꯦ ꯑꯩꯈꯣꯏ ꯄꯨꯜꯂꯞꯅ ꯑꯩꯈꯣꯏꯕꯨ ꯅꯨꯄꯤꯁꯤꯡꯕꯨ ꯑꯩꯈꯣꯏꯅ ꯌꯥꯝ ꯋꯥꯡꯅ ꯊꯝꯃꯒ ꯃꯈꯣꯏꯁꯨ ꯊꯕꯛ ꯃꯈꯣꯏꯅ ꯀꯔꯤꯒꯨꯝꯕ ꯇꯧꯃꯤꯟꯅꯕ ꯃꯇꯝꯗ ꯇꯧꯕ ꯃꯇꯝꯗ ꯑꯩꯈꯣꯏ ꯅꯨꯄꯥ ꯑꯩꯈꯣꯏꯁꯨ ꯌꯥꯎꯁꯤꯟꯒꯗꯕꯅꯤ ꯃꯇꯦꯡ ꯄꯥꯡꯕꯤꯒꯗꯕꯅꯤ ꯑꯗꯨꯒ ꯑꯩꯈꯣꯏꯅ ꯀꯣꯟꯅ ꯑꯩꯈꯣꯏꯒꯤ ꯇꯨꯡꯗ ꯂꯥꯛꯀꯗꯣꯔꯤꯕ ꯑꯩꯈꯣꯏꯒꯤ ꯖꯦꯅꯦꯔꯦꯁꯟꯒꯤ ꯑꯣꯏꯅꯁꯨ ꯑꯩꯈꯣꯏ ꯅꯨꯄꯤꯁꯤꯡꯁꯤ ꯌꯥꯎꯗ꯭ꯔꯒꯗꯤ ꯑꯩꯈꯣꯏ ꯑꯃꯠꯇ ꯑꯩꯈꯣꯏ ꯀꯩꯗꯧꯕ ꯌꯥꯔꯣꯏ ꯑꯗꯨꯅ ꯅꯨꯄꯤꯕꯨ ꯑꯩꯈꯣꯏꯅ ꯁꯃꯥꯖꯀꯤ ꯊꯥꯛꯇ ꯃꯣꯏꯁꯨ ꯈꯪꯍꯟꯕ ꯅꯩꯅꯕ ꯑꯃꯁꯨꯡ ꯌꯥꯎꯍꯟꯕꯤꯒꯗꯕꯅꯤ